ꯚꯥꯔꯠꯀꯤ ꯆꯠꯊꯣꯛ ꯆꯠꯁꯤꯟ ꯑꯁꯤ ꯍꯧꯈꯤꯕ ꯆꯍꯤ ꯈꯔ ꯑꯁꯤꯗ ꯌꯥꯝꯅ ꯐꯒꯠꯂꯦ ꯑꯗꯨꯕꯨ ꯈꯨꯡꯒꯪꯒꯤ ꯃꯅꯨꯡ ꯍꯟꯖꯤꯟꯕ ꯂꯝꯁꯤꯡ ꯑꯃꯗꯤ ꯈꯔ ꯂꯥꯏꯔꯕ ꯏꯁꯇꯦꯠꯁꯤꯡꯗꯗꯤ ꯌꯥꯝꯅ ꯐꯕ ꯍꯥꯏꯕꯗꯨ ꯑꯣꯏꯗ꯭ꯔꯤ ꯂꯝꯕꯤꯁꯤꯡ ꯑꯁꯤ ꯑꯃꯒ ꯑꯃꯒ ꯐꯥꯎꯅꯕ ꯃꯇꯝꯗ ꯍꯥꯏꯕꯗꯤ ꯕ꯭ꯂꯦꯛ ꯇꯣꯞꯄꯤꯡ ꯍꯥꯏꯕꯗꯤ ꯀꯣꯏꯂꯥꯁ ꯊꯥꯗꯕ ꯑꯃꯗꯤ ꯏꯁꯤꯡ ꯇꯨꯡꯁꯤꯟꯕ ꯑꯁꯤꯅ ꯆꯤꯡꯕꯁꯤꯡꯅ ꯄ꯭ꯔꯥꯖꯥꯁꯤꯡꯗ ꯑꯋꯥꯕ ꯄꯤꯔꯤ ꯃꯥꯒꯤ ꯀꯔꯤꯒꯨꯝꯕ ꯀꯣꯏꯂꯥꯁ ꯊꯥꯕ ꯇꯥꯔꯒꯁꯨ ꯐꯖꯅ ꯀ꯭ꯋꯥꯂꯤꯇꯤ ꯃꯦꯟꯇꯦꯟ ꯇꯧꯗꯕ ꯑꯗꯨꯅ ꯃꯔꯃ ꯑꯣꯏꯔꯒ ꯀꯣꯏꯂꯥꯁ ꯑꯁꯤ ꯀꯨꯏꯅ ꯆꯠꯇꯕ ꯑꯗꯨꯒ ꯒꯥꯔꯤ ꯇ꯭ꯔꯛ ꯑꯔꯨꯝꯕꯁꯤꯡ ꯁꯝꯅ ꯍꯥꯏꯔꯕꯗ ꯍꯩꯕꯥꯒꯨꯝꯕ ꯃꯥꯟ ꯄꯨꯕ ꯑꯔꯨꯝꯕ ꯒꯥꯔꯤꯁꯤꯡ ꯗꯁ ꯆꯥꯀꯥ ꯕꯥꯔꯣ ꯆꯥꯀꯥ ꯑꯗꯨꯒꯨꯝꯕꯁꯤꯡꯅ ꯆꯠꯄꯁꯤꯅ ꯃꯔꯝ ꯑꯣꯏꯔꯒ ꯂꯝꯕꯤꯁꯤꯡ ꯑꯁꯤ ꯊꯨꯅ ꯊꯨꯅ ꯀꯥꯏꯕ ꯀꯣꯏꯂꯥꯁ ꯊꯥꯔꯝꯃꯒꯁꯨ ꯃꯁꯤ ꯌꯥꯝꯅ ꯊꯦꯡꯅꯔꯤ ꯑꯗꯨꯒ ꯑꯩꯈꯣꯏ ꯃꯅꯤꯄꯨꯔꯒꯤ ꯑꯣꯏꯅꯗꯤ ꯇ꯭ꯔꯦꯟ ꯂꯝꯕꯤ ꯑꯁꯤꯁꯨ ꯌꯧꯔꯛꯇ꯭ꯔꯤꯕꯅ ꯈꯣꯡꯁꯥꯡ ꯐꯥꯎꯗꯪ ꯌꯧꯔꯤꯕ ꯃꯔꯝꯅ ꯆꯠꯊꯣꯛ ꯆꯠꯁꯤꯟ ꯇꯧꯕꯗ

ꯃꯅꯤꯄꯨꯔꯗꯗꯤ ꯁꯃꯨꯗ꯭ꯔꯒꯨꯝꯕ ꯅꯠꯇ꯭ꯔꯒꯅ ꯇꯨꯔꯦꯜ ꯑꯆꯧꯕ ꯂꯩꯇꯕꯅꯤꯅ ꯖꯍꯥꯖ ꯀꯨꯝꯕꯒꯤ ꯅꯠꯇ꯭ꯔꯒ ꯍꯤꯅ ꯆꯠꯄꯒꯤ ꯁꯤꯒꯨꯝꯕꯒꯤ ꯈꯨꯗꯣꯡ ꯆꯥꯕꯁꯨ ꯂꯩꯇꯦ ꯑꯗꯨꯒ ꯃꯅꯤꯄꯨꯔꯒꯤ ꯏꯌꯥꯔꯄꯣꯠ ꯑꯁꯤꯁꯨ ꯑꯃꯈꯛꯇꯪ ꯑꯣꯏꯕꯅꯤꯅ ꯈꯤꯇꯪ ꯆꯠꯊꯣꯛ ꯆꯠꯁꯤꯟꯗ ꯑꯋꯥꯕ ꯑꯃꯗꯤ ꯑꯣꯏꯔꯦ ꯍꯥꯏꯕꯗꯤ ꯆꯨꯔꯥꯆꯥꯟꯄꯨꯔꯗꯒꯤ ꯏꯝꯐꯥꯜ ꯐꯥꯎ ꯂꯥꯛꯄ ꯅꯠꯇ꯭ꯔꯒꯅ ꯖꯤꯔꯤꯕꯥꯝꯗꯒꯤꯅ ꯏꯝꯐꯥꯜ ꯐꯥꯎ ꯂꯥꯛꯄ ꯅꯠꯇ꯭ꯔꯒꯅ ꯇꯃꯦꯡꯂꯣꯡꯗꯒꯤ ꯏꯝꯐꯥꯜ ꯐꯥꯎ ꯂꯥꯛꯄ ꯑꯗꯨꯒ ꯐ꯭ꯂꯥꯏꯠ ꯇꯣꯡꯕ ꯍꯥꯏꯕꯁꯤ ꯌꯥꯝꯗ꯭ꯔꯕꯗ ꯄꯨꯡ ꯑꯅꯤ ꯑꯍꯨꯝꯒꯤ ꯂꯝꯕꯤꯗꯤ ꯑꯣꯏꯔꯤꯕꯅꯤꯅ ꯎꯈ꯭ꯔꯨꯜꯒꯤ ꯃꯅꯨꯡ ꯆꯟꯕ ꯃꯐꯝꯗꯒꯤ ꯐ꯭ꯂꯥꯏꯠ ꯂꯥꯛꯄ ꯃꯇꯝꯗ ꯏꯝꯐꯥꯜ ꯌꯧꯔꯛꯄ ꯃꯇꯝꯗ ꯄꯨꯡ ꯃꯉꯥ ꯇꯔꯨꯛ ꯆꯪꯕꯅ ꯃꯔꯝ ꯑꯣꯏꯔꯒ ꯏꯌꯥꯔꯄꯣꯠ ꯑꯁꯤ ꯑꯅꯤ ꯅꯠꯇ꯭ꯔꯒ ꯑꯍꯨꯝ ꯁꯨꯍꯟꯅꯤꯡꯕꯒꯤ ꯑꯄꯥꯝꯕ ꯂꯩꯔꯦ ꯁꯤꯅꯤ ꯑꯩꯈꯣꯏꯒꯤ ꯂꯝꯕꯤꯒꯤ ꯍꯧꯖꯤꯛ ꯍꯧꯖꯤꯛ ꯑꯣꯏꯔꯤꯕ ꯐꯤꯚꯝ ꯑꯁꯦ